ꯍꯜꯂꯣ ꯑꯧ ꯑꯧ ꯄꯣꯔꯣꯝꯄꯥꯠ ꯃꯥꯔꯀꯦꯠꯅꯤ ꯀꯔꯤ ꯇꯥꯛꯄꯤꯒꯗꯕꯅꯣ ꯍꯥꯏꯕꯤꯌꯨ ꯍꯣꯏ ꯃꯥꯅꯦ ꯃꯥꯅꯦ ꯇꯥꯛꯞꯤꯌꯨ

ꯍꯣꯏ ꯍꯣꯏ ꯍꯣꯏ ꯍꯣꯏ ꯍꯣꯏ ꯌꯥꯎꯔꯤ ꯌꯥꯎꯖꯔꯤ ꯎꯝ ꯎꯝ ꯎꯝ ꯍꯣꯏ ꯍꯣꯏ ꯍꯣꯏ ꯎꯝ ꯌꯥꯏꯌꯦ ꯌꯥꯏꯌꯦ ꯌꯥꯏ ꯌꯥꯏ ꯍꯥꯏꯕꯤꯔꯛꯑꯣ ꯀꯔꯤ ꯀꯔꯤ ꯑꯥꯏꯇꯦꯝ ꯄꯥꯝꯕꯤꯕ ꯍꯣꯏ

ꯎꯝ ꯍꯣꯏ ꯍꯣꯏ ꯍꯣꯏ ꯍꯣꯏ ꯑꯥ ꯑꯥ ꯑꯥ

ꯍꯣꯏ ꯍꯣꯏ ꯐꯪꯉꯤ ꯐꯪꯉꯤ ꯏꯟꯖꯥꯡ ꯃꯣꯔꯣꯛꯁꯤ ꯑ ꯏꯟꯖꯥꯡ ꯃꯣꯔꯣꯛꯁꯤꯅ ꯍꯧꯖꯤꯛꯁꯤ ꯀꯦ ꯖꯤꯗ ꯂꯨꯄꯥ ꯃꯔꯐꯨ ꯄꯤꯌꯦ ꯍꯣꯏ ꯍꯣꯏ ꯍꯣꯏ ꯍꯣꯏ ꯍꯣꯏ ꯍꯣꯏ ꯑꯩꯈꯣꯏꯒꯤ ꯂꯣꯀꯦꯜꯒꯤ ꯄ꯭ꯔꯗꯛꯇꯣ ꯂꯣꯀꯦꯜꯒꯤ ꯄ꯭ꯔꯗꯛ ꯈꯥꯃꯦꯟ ꯑꯁꯤꯟꯕ ꯑꯩꯈꯣꯏ ꯑꯣꯖꯥꯅ ꯇꯥꯛꯄꯤꯔꯤꯁꯦ ꯈꯥꯃꯦꯟ ꯑꯁꯤꯟꯕ ꯑꯩꯈꯣꯏ ꯃꯌꯥꯠ ꯃꯌꯥꯠ ꯇꯧꯕꯗꯨ ꯑꯣꯏꯔꯝꯒꯅꯤ ꯃꯁꯤ ꯐꯪꯕꯗꯤ ꯈꯔ ꯋꯥꯔꯦꯕꯀꯣ ꯑꯗꯨꯕꯨ ꯍꯧꯖꯤꯛꯃꯛꯀꯤꯗꯤ ꯐꯪꯗꯦ ꯍꯌꯦꯡꯒꯨꯝꯕ ꯑꯗꯨꯝ ꯑꯩꯈꯣꯏꯅ ꯍꯦꯛꯂꯛꯑꯣꯅ ꯄꯣꯔꯛꯑꯣꯅ ꯍꯥꯏꯔꯒꯗꯤ ꯑꯗꯨꯝ ꯐꯪꯅꯤ ꯁꯣꯝꯅ ꯄꯥꯝꯕꯤꯕ ꯑꯣꯏꯔꯒꯗꯤ ꯍꯣꯏ ꯍꯣꯏ ꯍꯣꯠꯅꯖꯒꯦ ꯑ ꯎꯝ ꯍꯣꯏ ꯍꯣꯏ ꯎꯝ ꯍꯣꯏ ꯍꯣꯏ ꯍꯣꯏ ꯍꯣꯏ ꯍꯣꯏ